ꯐꯥꯔꯁ ꯇꯥꯏꯝ ꯑꯩ ꯑꯍꯥꯟꯕ ꯏꯔꯣꯏꯕ ꯑꯁꯤ ꯑꯩꯈꯣꯏꯒꯤ ꯂꯣꯀꯦꯜ ꯑꯣꯏꯕ ꯔꯤꯕꯔꯗꯒꯤ ꯇꯝꯈꯤꯕꯅꯤ ꯔꯤꯕꯔꯁꯤꯅ ꯏꯁꯤꯡ ꯄꯤꯛꯂꯤꯉꯩ ꯃꯇꯝ ꯑꯗ ꯏꯁꯤꯡ ꯌꯥꯝꯗ꯭ꯔꯤꯉꯩ ꯃꯇꯝꯗ ꯑꯩ ꯏꯔꯣꯏꯕ ꯇꯝꯈꯤ ꯑꯩꯕꯨ ꯏꯔꯣꯏꯕ ꯑꯍꯥꯟꯕ ꯇꯝꯕꯤꯈꯤꯕꯒꯤꯁꯤ ꯑꯩꯒꯤ ꯐꯥꯗꯔ ꯑꯩꯒꯤ ꯏꯄꯥꯅ ꯑꯩꯕꯨ ꯏꯔꯣꯏꯕ ꯇꯥꯛꯄꯤ ꯇꯝꯕꯤꯈꯤ ꯑꯍꯥꯟꯕꯗꯗꯤ ꯑꯩ ꯌꯥꯝ ꯀꯤꯔꯝꯃꯤ ꯑꯗꯨꯕꯨ ꯍꯧꯖꯤꯛꯀꯤ ꯑꯣꯏꯅꯗꯤ ꯑꯩ ꯏꯔꯣꯏꯕꯗ ꯑꯀꯤꯕ ꯀꯔꯤꯁꯨ ꯂꯩꯇ꯭ꯔꯦ